ꯑꯩꯈꯣꯏꯅ ꯐꯨꯔꯤꯠ ꯂꯣꯟꯕ ꯑꯃꯁꯨꯡ ꯇꯨꯕ ꯃꯇꯝꯗ ꯑꯩꯈꯣꯏꯒꯤ ꯃꯦꯆꯤꯟ ꯑꯩꯈꯣꯏꯒꯤ ꯐꯨꯔꯤꯠ ꯇꯨꯅꯅꯕ ꯁ꯭ꯋꯤꯡ ꯃꯦꯆꯤꯟ ꯐꯨꯔꯤꯠ ꯇꯨꯕ ꯃꯇꯝꯗꯅ ꯁ꯭ꯋꯤꯡ ꯃꯦꯆꯤꯟ ꯆꯪꯏ ꯀꯥꯇꯤ ꯆꯪꯏ ꯂꯪ ꯆꯪꯏ ꯕꯣꯕꯤꯟ ꯀꯦꯖ ꯑꯗꯒꯤ ꯂꯪꯆꯥꯛ ꯑꯗꯨꯒꯨꯝꯕ ꯃꯈꯜ ꯃꯌꯥꯝ ꯑꯃ ꯆꯪꯉꯦ ꯐꯨꯔꯤꯠ ꯇꯨꯕꯗꯅ

ꯑꯗꯨꯒꯤ ꯂꯪ ꯆꯪꯏ ꯑꯩꯈꯣꯏꯒꯤ ꯀꯨꯗꯥꯝ ꯆꯪꯏ ꯃꯇꯝ ꯃꯇꯝꯗꯨꯒꯤ ꯇꯧꯔꯤ ꯇꯧꯔꯤꯕ ꯑꯩꯈꯣꯏꯅ ꯁꯦꯝ ꯁꯥꯔꯤꯕ ꯄꯣꯠꯇꯨꯒꯤ ꯃꯇꯨꯡ ꯏꯟꯅ ꯑꯩꯈꯣꯏꯒꯤ ꯃꯦꯇꯔꯦꯜꯁꯤꯡꯁꯦ ꯌꯥꯝꯅ ꯃꯔꯨ ꯑꯣꯏꯕ ꯆꯪꯗꯕ ꯌꯥꯗꯕ ꯃꯌꯥꯝ ꯑꯃ ꯂꯩ ꯑꯗꯨꯒ ꯃꯦꯆꯤꯟꯗꯁꯨ ꯑꯇꯥꯡꯕ ꯑꯍꯣꯡꯕ ꯃꯈꯜ ꯃꯈꯜꯒꯤ ꯃꯦꯆꯤꯟ ꯃꯌꯥꯝ ꯑꯃ ꯂꯩ